ꯍꯟꯗ꯭ꯔꯦꯠ ꯄꯔꯁꯦꯟ ꯀꯣꯇꯟꯅꯤꯒ ꯊꯥꯖꯜꯂꯒ ꯁꯦꯔꯥꯟ ꯇꯨꯔꯥꯟꯒ ꯍꯥꯞꯄꯛꯇꯣꯏꯔꯥ ꯀꯂꯔꯅ ꯑꯃ ꯍꯥꯏꯔꯒ ꯌꯧꯔꯛꯄꯗꯅ ꯀꯂꯔ ꯑꯇꯣꯞꯄ ꯍꯦꯛ ꯑꯣꯏꯔꯛꯄꯒꯨꯝꯕ ꯐꯤ ꯐꯠꯇꯕꯒꯨꯝꯕ ꯁꯨꯃꯥꯏꯅ ꯇꯧꯒꯗ꯭ꯔꯥꯅ ꯈꯟꯕꯅꯦꯕ ꯑꯗꯨꯕꯨ ꯈꯟꯖꯥꯟꯅꯔꯒ ꯀꯛꯇꯤ ꯀꯛꯈ꯭ꯔꯦ ꯀꯛꯑꯒ ꯌꯧꯔꯛꯑꯕ ꯃꯇꯨꯡꯗ ꯐꯤꯗꯣ ꯃꯣꯏꯅ ꯍꯥꯏꯕꯗꯨꯒ ꯆꯞꯁꯨ ꯃꯥꯟꯅꯔꯒ ꯌꯥꯝꯅ ꯐꯖꯕ ꯌꯥꯝ ꯄꯥꯝꯖꯕ ꯍꯥꯏ ꯇꯥꯔꯦ ꯑꯗꯨꯅ ꯁꯤꯒꯤ ꯄ꯭ꯔꯗꯛꯁꯦ ꯑꯗꯨꯝ ꯐꯩ